ꯑꯩꯒꯤ ꯍꯟꯗꯛ ꯈꯣꯡꯎꯞ ꯑꯃ ꯂꯩꯌꯦ ꯍꯥꯎꯁ ꯑꯣꯐ ꯄꯇꯥꯎꯗꯤꯗꯒꯤ ꯅꯨꯡꯉꯥꯏꯇꯕꯁꯦ ꯑꯁ ꯌꯥꯝ ꯅꯨꯡꯉꯥꯏꯇꯦ ꯀꯩꯒꯤꯅꯣ ꯍꯥꯏꯕꯗ ꯈꯣꯡꯎꯞꯁꯦ ꯂꯩꯗ ꯉꯥꯏꯔꯤꯕꯀꯣ ꯃꯥꯒꯤ ꯈꯣꯡꯎꯞꯀꯤ ꯈꯨꯒꯥꯁꯦ ꯀꯦꯜꯂꯛꯑꯦꯕ ꯈꯨꯒꯥꯁꯤꯁꯨ ꯀꯦꯜꯂꯛꯑꯦ ꯑꯗꯒꯤ ꯇꯥꯡꯅ ꯇꯥꯡꯉꯤꯕ ꯇꯥꯡꯕ ꯍꯥꯏꯕꯁꯦ ꯂꯨꯨꯄꯥ ꯂꯤꯁꯤꯡ ꯃꯔꯤ ꯃꯌꯥꯗ ꯄꯤꯌꯦꯕ ꯂꯨꯨꯄꯥ ꯂꯤꯁꯤꯡ ꯃꯔꯤ ꯃꯌꯥꯗ ꯄꯤꯕꯁꯦ ꯑꯩꯅ ꯑꯣꯐꯔꯗ ꯂꯨꯄꯥ ꯂꯤꯁꯤꯡ ꯑꯅꯤꯒ ꯆꯥꯝꯉꯥ ꯃꯌꯥꯗ ꯂꯩꯒꯤꯕꯅꯦꯕꯀꯣ ꯍꯥꯏꯗꯤ ꯇꯥꯡꯉꯗꯤ ꯌꯥꯝꯗ꯭ꯔꯕꯗ ꯍꯥꯏꯗꯤ ꯌꯥꯝ ꯀꯨꯏꯅꯗꯤ ꯆꯠꯄ ꯌꯥꯏꯗꯅꯀꯣ ꯊꯥ ꯑꯅꯤꯇ ꯑꯣꯏꯔꯁꯨ ꯆꯠꯂꯣꯕ ꯊꯥ ꯍꯦꯛ ꯐꯥꯔꯛꯄꯒ ꯈꯣꯡꯎꯞꯀꯤ ꯃꯥꯒꯤ ꯈꯨꯒꯥꯁꯤꯁꯨ ꯇꯠꯂꯛꯑꯦ ꯑꯗꯒꯤ ꯃꯥꯒꯤ ꯗꯦꯀꯣꯔꯦꯁꯟ ꯍꯥꯏꯗꯤ ꯈꯣꯡꯎꯞꯇ ꯐꯖꯕ ꯍꯥꯞꯄ ꯃꯌꯥꯝꯗꯨꯁꯨ ꯂꯣꯏꯅꯃꯛ ꯇꯞꯅ ꯇꯞꯅ ꯀꯦꯜꯂꯛꯑꯦꯕ ꯑꯗꯒꯤ ꯇꯣꯡꯕꯗꯅ ꯅꯥꯔꯤꯕ ꯈꯨꯅꯥꯎꯕꯤꯒꯁꯦ ꯈꯣꯡꯅꯥꯎꯕꯤꯒꯁꯦ ꯂꯣꯏꯅꯃꯛ ꯀꯩꯅꯣ ꯇꯧꯔꯦꯕ ꯍꯥꯏꯗꯤ ꯏꯁꯤꯡ ꯍꯥꯟꯕꯗꯣ ꯑꯗꯨꯃꯥꯏꯅ ꯍꯥꯜꯂꯛꯑꯦꯕ ꯑꯗꯨꯅ ꯁꯤꯒꯤ ꯈꯣꯡꯎꯞꯁꯦ ꯌꯥꯝ ꯅꯨꯡꯉꯥꯏꯇꯦ ꯑꯗꯨꯅ ꯇꯥꯡꯅ ꯇꯥꯡꯖꯔꯤꯕ ꯑꯗꯨꯅ ꯑꯩꯗꯤ ꯃꯤ ꯀꯅꯥꯝꯇꯗꯅꯦ ꯁꯤ ꯈꯣꯡꯎꯞꯁꯦ ꯂꯩꯌꯨꯅ ꯁꯨꯡꯍꯥꯏ ꯍꯦꯛ ꯍꯥꯏꯅꯤꯡꯗ꯭ꯔꯦ ꯑꯩꯗꯤ